ꯑꯩꯅ ꯃꯤꯁꯣꯗꯒꯤ ꯇꯤ ꯁꯥꯔꯠ ꯑꯃ ꯀꯛꯑꯦ ꯑꯗꯨ ꯑꯩꯅ ꯈꯜꯂꯨꯔꯤꯕ ꯃꯑꯣꯡꯗꯨꯒ ꯂꯥꯛꯂꯤꯕ ꯄ꯭ꯔꯗꯛꯁꯤꯒ ꯌꯥꯝ ꯊꯤꯅ ꯈꯦꯠꯅꯈ꯭ꯔꯦ ꯑꯩꯅ ꯈꯜꯂꯨꯕꯗꯒꯤ ꯄ꯭ꯔꯗꯛꯁꯤꯅ ꯍꯦꯟꯅ ꯌꯥꯝꯅ ꯐꯖꯅ ꯂꯥꯛꯑꯦ ꯗꯦꯂꯤꯕꯔꯤ ꯃꯇꯝꯁꯨ ꯐꯖꯅ ꯁꯕꯦꯟ ꯗꯦꯖ ꯍꯥꯏꯕꯗꯣ ꯐꯥꯏꯕ ꯗꯦꯖꯇ ꯂꯥꯛꯁꯜꯂꯦ ꯃꯌꯥꯝꯅ ꯃꯤꯁꯣꯗꯒꯤ ꯄꯣꯠ ꯐꯠꯇꯦ ꯍꯥꯏꯗꯣ ꯑꯩꯒꯤ ꯑꯣꯏꯅꯗꯤ ꯌꯥꯝ ꯐꯅ ꯂꯥꯛꯑꯦ